ꯑꯩꯅ ꯏꯁꯥꯅ ꯊꯥꯕꯀꯣ ꯄꯥꯝꯕꯤꯅ ꯆꯥꯎꯔꯛꯄ ꯂꯩꯅ ꯁꯥꯠꯂꯛꯄ ꯄꯣꯝꯂꯛꯄ ꯑꯗꯩꯗꯤ ꯍꯩ ꯔꯥꯅꯒ ꯄꯥꯜꯂꯛꯄꯁꯦ ꯍꯔꯥꯎꯋꯤ ꯊꯝꯃꯣꯏꯗ ꯑꯁ ꯅꯨꯡꯉꯥꯏꯕ ꯑꯃ ꯐꯥꯎꯋꯦ ꯍꯟꯖꯤꯟ ꯍꯟꯖꯤꯟ ꯌꯦꯡꯅꯤꯡꯗꯣꯏꯅꯦ ꯑꯌꯨꯛꯀꯤ ꯑꯃꯨꯛ ꯌꯦꯡꯅꯤ ꯅꯨꯡꯊꯤꯟꯒꯤ ꯑꯃꯨꯛ ꯌꯦꯡꯅꯤ ꯅꯨꯡꯗꯥꯡꯒꯤ ꯑꯃꯨꯛ ꯌꯦꯡꯅꯤ ꯑꯗꯒꯤꯗꯤ ꯊꯕꯛ ꯆꯠꯂꯝꯗꯥꯏꯗ ꯑꯃꯨꯛ ꯌꯦꯡꯉꯝꯅꯤ ꯍꯜꯂꯛꯄꯗ ꯑꯃꯨꯛ ꯌꯦꯡꯉꯝꯗꯣꯏꯅꯤ ꯑꯗꯒꯤꯗꯤ ꯂꯩꯁꯦ ꯑꯄꯣꯝꯕ ꯀꯦꯟꯈꯤꯕꯐꯥꯑꯣ ꯍꯦꯛ ꯄꯥꯝꯃꯨꯏ ꯐꯖꯅ ꯁꯥꯠꯂꯒ ꯍꯥꯏꯗꯤ ꯃꯀꯥ ꯐꯟꯅ ꯁꯥꯠ ꯂꯣꯏꯔꯒ ꯃꯥꯒꯤ ꯃꯇꯝꯗꯣ ꯌꯧꯔꯒ ꯀꯦꯟꯈꯤꯕ ꯑꯣꯏꯗꯤ ꯐꯩ ꯄꯣꯝꯗꯅ ꯀꯦꯟꯈꯤꯕꯁꯤ ꯁꯨꯝꯕꯁꯦ ꯄꯥꯝꯃꯨꯗꯣꯏꯅꯦꯕ ꯑꯗꯨꯒ ꯍꯩꯁꯤꯁꯨ ꯉꯥꯏꯔꯦ ꯍꯩꯖꯤꯡ ꯐꯥꯗ꯭ꯔꯤꯐꯥꯎ ꯆꯥꯊꯣꯛꯅꯤꯉꯣꯏꯗꯣꯏꯅꯤ ꯌꯦꯡꯗꯅ ꯂꯩꯗꯣꯏꯅꯤ ꯑꯗꯨꯛꯀꯤ ꯃꯇꯤꯛ ꯍꯔꯥꯎꯕ ꯍꯥꯏ ꯇꯥꯔꯦ ꯑꯗꯩꯗꯤ ꯎꯁꯨ ꯉꯥꯏꯔꯦ ꯎ ꯄꯥꯝꯕꯤꯁꯦ ꯊꯥꯔꯒ ꯍꯧꯔꯛꯄꯁꯦ ꯁꯤꯁꯤꯡꯁꯦ ꯁꯤꯁꯦ ꯑꯁ ꯀꯌꯥꯝ ꯆꯥꯎꯔꯒꯦ ꯑꯦ ꯌꯥꯝ ꯆꯥꯎꯔꯦꯅ ꯁꯤꯗꯤ ꯀꯥꯏꯅ ꯏꯁꯥꯗꯒ ꯊꯝꯃꯣꯏꯗ ꯐꯥꯎꯖꯕꯗꯣ ꯑꯁ ꯑꯩꯅꯒ ꯊꯥꯈꯤꯕ ꯑꯩꯅ ꯊꯥꯈꯤꯕ ꯍꯩ ꯂꯩꯗꯣ ꯑꯗꯨꯒꯤ ꯃꯍꯩ ꯆꯥꯗꯧꯔꯦ ꯀꯥꯏꯅ ꯑꯩꯈꯣꯏꯗ ꯏꯁꯥꯗ ꯍꯔꯥꯎꯕ ꯅꯨꯡꯉꯥꯏꯕ ꯐꯥꯎꯕꯗꯣ ꯑꯗꯨꯃꯥꯏꯅ ꯐꯥꯎꯋꯦ ꯑꯗꯨꯗꯨꯅ ꯏꯁꯥ ꯏꯊꯟꯗ ꯃꯣꯃꯣꯟ ꯃꯣꯃꯣꯟꯒ ꯅꯣꯛꯇꯣꯏꯅꯤ ꯑꯁ ꯍꯩꯗꯣ ꯂꯩꯗꯣ ꯀꯥꯏꯅ ꯑꯗꯩꯗꯤ ꯏꯃꯥꯟꯅꯕ ꯏꯃꯥꯟꯅꯕꯤ ꯋꯥꯔꯤ ꯁꯥꯕꯗꯐꯥꯎꯇ ꯌꯥꯎꯗꯣꯏꯅꯦꯕ ꯑꯁ ꯑꯩꯅ ꯑꯗꯨꯗꯩꯗ ꯊꯥꯈꯤꯕ ꯍꯩꯗꯣ ꯂꯩꯗꯣ ꯑꯗꯨꯗꯣ ꯍꯧꯖꯤꯛꯇꯤ ꯁꯥꯠꯂꯦ ꯄꯣꯝꯃꯦ ꯄꯥꯜꯂꯛꯑꯦ ꯀꯥꯏꯅꯒ ꯌꯥꯝꯅ ꯅꯨꯡꯉꯥꯏꯕ ꯍꯔꯥꯎꯕꯁꯦ ꯑꯁꯨꯛꯀꯤ ꯃꯇꯤꯛ ꯐꯥꯎꯖꯩꯕ ꯏꯁꯥꯁꯤꯗꯩꯗ ꯑꯗꯨꯗꯨꯅ ꯊꯕꯛ ꯆꯠꯄ ꯃꯇꯝꯗ ꯑꯣꯏꯒꯦꯔꯥ ꯑꯗꯩꯗꯤ ꯑꯉꯥꯡꯅꯒ ꯆꯩꯒ ꯄꯥꯏꯕꯁꯦ ꯑꯗꯨꯗꯩꯗ ꯀꯟꯊꯠꯂꯨꯅꯤ ꯑꯗꯨꯗꯩꯗ ꯁꯣꯛꯈꯤꯅꯤ ꯀꯥꯏꯅꯒ ꯏꯁꯥꯗꯒ ꯄꯥꯈꯠꯆꯕꯗꯣ ꯑꯗꯨꯗꯩ ꯑꯉꯥꯡꯒꯥꯁꯦ ꯃꯈꯣꯡꯗ ꯆꯪꯕꯗ ꯆꯪꯉꯨꯅꯨ ꯑꯗꯨꯗꯩꯗ ꯀꯥꯏꯅꯒ

ꯍꯔꯥꯎꯖꯗꯣꯏꯅꯦ ꯃꯍꯩ ꯆꯥꯗꯧꯔꯕꯅꯤꯒ ꯈꯜꯂꯒ ꯑꯗꯨꯁꯨ ꯍꯩꯖꯤꯡꯒ ꯐꯥꯗ꯭ꯔꯤꯉꯩꯗꯒ ꯆꯥꯅꯤꯡꯗꯦ ꯍꯩꯖꯤꯡ ꯐꯥꯕ ꯉꯥꯏꯔꯒ ꯑꯗꯩꯗꯤ ꯑꯉꯥꯡꯅꯒ ꯍꯦꯛꯈꯤꯅꯤ ꯑꯗꯩ ꯊꯗꯠꯈꯤꯅꯤ ꯀꯥꯏꯅ ꯏꯁꯥꯗ ꯄꯥꯈꯠꯄ ꯑꯃꯒ ꯐꯥꯎꯖꯗꯣꯏꯅꯦꯕ ꯑꯁ ꯈꯪꯗꯦꯗ ꯑꯗꯨꯛꯀꯤ ꯃꯇꯤꯛ ꯅꯨꯡꯉꯥꯏ